ꯑꯣ ꯍꯜꯂꯣ ꯀꯔꯤ ꯑꯣꯏꯕꯤꯕ꯭ꯔꯣ ꯑꯣ ꯅꯪꯁꯦ ꯔꯥꯕꯩꯀꯤꯗꯨꯔꯥ ꯑꯣ ꯑꯗꯨ ꯅꯪꯒꯤ ꯄꯣꯠꯁꯦ ꯑꯩꯈꯣꯏꯁꯨ ꯗꯤꯂꯤꯚꯔ ꯇꯧꯔꯛꯀꯦ ꯍꯥꯏꯔꯒ ꯂꯩꯕꯗꯨ ꯅꯣꯡꯆꯨꯕꯒꯤꯀꯣ ꯁꯤ ꯑꯩꯈꯣꯏꯒꯤ ꯈꯨꯟꯗ ꯂꯦꯟꯏꯁꯂꯥꯏꯠ ꯈꯤꯇꯪ ꯂꯩꯕ ꯑꯗꯣ ꯒꯥꯔꯤ ꯂꯣꯏꯅꯃꯛ ꯆꯠꯄ ꯌꯥꯗ꯭ꯔꯦ ꯍꯥꯏꯕ ꯀꯣ ꯑꯣ ꯁꯤ ꯅꯣꯡ ꯆꯨꯕꯁꯦ ꯍꯧꯖꯤꯛ ꯐꯥꯎꯁꯨ ꯆꯨꯔꯒ ꯂꯩꯌ ꯑꯗꯨ ꯑꯩꯈꯣꯏꯅ ꯎꯄꯥꯏ ꯑꯃ ꯊꯤꯔꯒ ꯇꯧꯔꯒꯦ ꯍꯥꯏꯔꯁꯨ ꯒꯥꯔꯤꯅ ꯆꯠꯇꯕꯒꯤ ꯀꯣ ꯌꯥꯝ ꯕꯦꯔꯥ ꯑꯣꯏꯔꯦꯅꯦ ꯑꯣ ꯌꯥꯏꯌꯦ ꯑꯗꯨ ꯑꯩꯈꯣꯏꯁꯨ ꯎꯄꯥꯏ ꯑꯃ ꯊꯤꯔꯒ ꯀꯔꯤ ꯍꯥꯏꯔꯒꯦꯔꯣ ꯃꯤ ꯆꯠꯄ ꯃꯤꯁꯨ ꯂꯩꯔꯗꯤ ꯑꯗꯨꯝ ꯄꯤꯒꯦ ꯃꯣꯏꯗ ꯀꯣ ꯍꯣꯏ ꯑꯗꯨꯅꯤ ꯑꯗꯨꯅꯤ ꯑꯣ ꯑꯣ ꯌꯥꯏ ꯑꯗꯨꯗꯤ ꯑꯩꯈꯣꯏꯁꯨ ꯎꯄꯥꯏ ꯊꯤꯔꯒꯦ ꯑꯗꯨ ꯅꯪꯁꯨ ꯁꯥꯎꯕꯤꯒꯅꯨ ꯑꯩꯈꯣꯏꯁꯨ ꯎꯄꯥꯏ ꯑꯃ ꯊꯨꯅ ꯇꯧꯔꯒ ꯇꯧꯕꯤꯒꯦ ꯍꯣꯏ ꯍꯣꯏ ꯑꯗꯨꯅꯤ ꯑꯗꯨ ꯑꯩꯈꯣꯏꯁꯦ ꯍꯧꯖꯤꯛ ꯅꯪꯒꯤꯁꯦ ꯃꯇꯝꯗꯤ ꯋꯤꯛ ꯋꯤꯛ ꯑꯃ ꯍꯞꯇꯥ ꯑꯃ ꯑꯗꯨꯝ ꯄꯥꯏꯕ ꯌꯥꯏꯌꯦꯀꯣ ꯑꯗꯨ ꯑꯩꯈꯣꯏꯁꯨ ꯁꯤ ꯂꯝꯕꯤꯗꯨꯅ ꯈꯤꯇꯪ ꯕꯦꯔꯥ ꯂꯩꯕ ꯑꯗꯨꯒꯤ ꯑꯩꯈꯣꯏꯁꯨ ꯎꯄꯥꯏ ꯂꯩꯇꯕꯒꯤꯅꯤ ꯑꯗꯨ ꯁꯥꯎꯕꯤꯒꯅꯨ ꯍꯞꯇꯥ ꯑꯃꯗꯤ ꯑꯗꯨꯝ ꯅꯪꯁꯨ ꯉꯥꯏꯕꯤꯔꯣ ꯑꯣ ꯑꯗꯨꯝ ꯅꯪꯁꯨ ꯈꯤꯇꯪ ꯋꯥꯕꯁꯨꯀꯣ ꯍꯣꯏ ꯑꯗꯨꯅꯤ ꯅꯣꯏꯅ ꯑꯣꯗꯔ ꯇꯧꯕ ꯍꯥꯏꯁꯦ ꯑꯗꯨꯅꯤ ꯑꯣ ꯑꯣ ꯌꯥꯏ ꯌꯥꯏ ꯑꯗꯨꯗꯤ ꯑꯣ